ꯉꯁꯤ ꯚꯥꯔꯠꯀꯤ ꯈꯨꯟꯅꯥꯏ ꯑꯁꯤꯗ ꯀꯥꯡꯂꯨꯞ ꯀꯌꯥ ꯑꯃ ꯂꯩꯔꯒꯁꯨ ꯃꯥꯒꯤ ꯃꯥꯒꯤ ꯂꯥꯏꯅꯤꯡ ꯂꯥꯏꯅꯤꯡꯁꯤꯡꯗ ꯄꯨꯔꯨꯏꯁꯁꯤꯡꯅ ꯊꯛꯁꯤ ꯈꯥꯁꯤ ꯑꯃꯁꯨꯡ ꯅꯨꯡꯁꯤ ꯆꯥꯅꯅ ꯂꯩꯅꯕ ꯂꯥꯏꯔꯤꯛꯁꯤꯡꯗ ꯇꯝꯕꯤꯕꯗꯨꯅ ꯃꯔꯝ ꯑꯣꯏꯔꯒ ꯉꯁꯤ ꯔꯤꯂꯤꯖꯟ ꯀꯌꯥ ꯑꯃ ꯂꯩꯔꯒꯁꯨ ꯈꯦꯅꯕ ꯂꯩꯇꯅ ꯉꯁꯤ ꯏꯟꯗꯤꯌꯥ ꯃꯅꯨꯡ ꯑꯁꯤꯗ ꯄꯨꯟꯅ ꯍꯤꯡꯃꯤꯟꯅꯔꯤ